ꯑꯉꯥꯡꯁꯤꯡꯅ ꯗ꯭ꯔꯣꯋꯤꯡ ꯈ꯭ꯋꯥꯏꯗꯒꯤ ꯄꯥꯝꯕ ꯆꯍꯤ ꯃꯇꯥꯡꯁꯦ ꯆꯍꯤ ꯃꯉꯥ ꯆꯍꯤ ꯃꯔꯤ ꯃꯉꯥ ꯁꯨꯃꯥꯏꯅ ꯁꯨꯔꯛꯄ ꯃꯇꯝꯁꯤꯅꯤ ꯃꯣꯏꯅ ꯑꯍꯥꯟꯕ ꯄ꯭ꯔꯤ ꯁ꯭ꯀꯨꯜ ꯂꯥꯏꯐ ꯍꯥꯏ ꯇꯥꯔꯦꯀꯣ ꯑꯩꯈꯣꯏꯒꯤ ꯅꯔꯁꯔꯤ ꯑꯗꯒꯤ ꯄ꯭ꯔꯤ ꯅꯔꯁꯔꯤ ꯅꯠꯇ꯭ꯔꯒ ꯀ꯭ꯂꯥꯁ ꯃꯦꯛꯁꯇ ꯀ꯭ꯂꯥꯁ ꯋꯥꯟ ꯇꯨ ꯁꯤꯐꯥꯎꯒꯤ ꯇꯥꯏꯃꯤꯡꯁꯤꯗ ꯑꯩꯈꯣꯏ ꯃꯣꯏ ꯗ꯭ꯔꯣꯋꯤꯡꯁꯤ ꯌꯥꯝꯅ ꯄꯥꯝꯃꯤ ꯑꯗꯣ ꯔꯦꯟꯖꯁꯦ ꯆꯍꯤꯒꯤ ꯔꯦꯟꯖꯦꯁ ꯍꯥꯏ ꯇꯥꯔꯒꯗꯤ ꯑꯉꯥꯡꯒꯤ ꯆꯍꯤ ꯃꯔꯤꯗꯒꯤ ꯍꯧꯔꯒ ꯆꯍꯤ ꯇꯔꯦꯠ ꯐꯥꯎꯒꯤ ꯃꯅꯨꯡꯗ ꯂꯩꯕ ꯑꯉꯥꯡꯁꯤꯡꯁꯤꯅ ꯃꯦꯛꯁꯤꯃꯝꯗ ꯗ꯭ꯔꯣꯋꯤꯡ ꯌꯦꯛꯄꯒꯤ ꯑꯥꯔꯠꯀꯤ ꯑꯄꯥꯝꯕꯁꯤ ꯂꯩ